ꯄꯨꯛꯂꯥꯎꯕꯤꯁꯦ ꯀꯦꯖꯤꯗ ꯂꯨꯄꯥ ꯆꯍꯨꯝꯀꯨꯟꯊ꯭ꯔꯥ ꯄꯤꯌꯦ ꯅꯪꯅ ꯂꯧꯒꯦ ꯍꯥꯏꯔꯗꯤ ꯆꯍꯨꯝꯗ ꯄꯤꯒꯦ ꯍꯧꯖꯤꯛꯇꯣ ꯅꯣꯡꯁꯨ ꯈꯔ ꯈꯔ ꯆꯨꯔꯛꯑꯦ ꯅꯤꯡꯊꯝꯊꯥꯁꯨ ꯆꯪꯉꯛꯑꯕꯅꯤꯅꯅꯦ ꯉꯥꯁꯦ ꯌꯥꯝꯅ ꯐꯥꯅꯔꯤ ꯑꯗꯨꯗꯨꯒꯤ ꯀꯛꯋꯥ ꯄꯥꯠꯇꯒꯤꯁꯨ ꯐꯥꯌꯦ ꯑꯗꯒꯤ ꯂꯣꯛꯇꯥꯛ ꯄ꯭ꯔꯣꯖꯦꯛꯇꯁꯨ ꯑꯁꯤꯗꯒꯤ ꯄꯨꯈꯠꯂꯛꯄ ꯃꯌꯥꯝꯗꯨꯅꯦ ꯏꯔꯥꯡꯁꯤꯅꯁꯨ ꯑꯗꯨꯝ ꯍꯣꯡꯅꯁꯨ ꯊꯥꯗꯣꯛꯑꯕ ꯍꯣꯏ ꯍꯣꯏ ꯉꯥꯇꯦꯛ ꯉꯥꯅꯧꯁꯦ ꯄꯋꯥꯗ ꯍꯨꯝꯐꯨ ꯄꯤꯌꯦ ꯑꯁꯤꯅꯅꯦ ꯁꯨꯒꯅꯨꯗꯒꯤ ꯄꯨꯔꯛꯄ ꯉꯥꯌꯣꯟꯕꯤ ꯑꯌꯨꯛ ꯉꯟꯇꯥꯗꯣ ꯑꯗꯨꯗꯒꯤ ꯂꯧꯍꯧꯔꯤꯅꯦ ꯀꯔꯝꯕ ꯂꯧꯒꯦ ꯍꯥꯏꯅꯣ ꯅꯪꯕꯣ ꯉꯥꯇꯦꯛ ꯉꯥꯅꯧꯁꯤꯕꯨ ꯅꯪ ꯄꯋꯥ ꯃꯈꯥꯏꯗꯪ ꯂꯧꯒꯦ ꯍꯥꯏꯔꯣ ꯉꯥꯇꯦꯛ ꯉꯥꯅꯧꯁꯦ ꯁꯤꯅꯁꯨ ꯂꯣꯏꯔꯦ ꯅꯪ ꯂꯨꯄꯥ ꯆꯥꯃꯗ ꯄꯨꯜꯂꯞ ꯄꯨꯖꯈ꯭ꯔꯣꯗꯅ

ꯔꯧ ꯃꯆꯥ ꯌꯥꯎꯔꯤꯌꯦ ꯁꯔꯦꯡ ꯃꯆꯥꯁꯨ ꯁꯤꯗ ꯂꯩꯔꯤꯌꯦ ꯀꯔꯝꯕ ꯄꯥꯝꯃꯤꯅꯣ ꯍꯥꯏꯔꯣꯅꯦ ꯔꯧ ꯃꯆꯥꯁꯤꯗꯤ ꯀꯦꯖꯤꯗ ꯂꯨꯄꯥ ꯆꯥꯝꯔꯤꯅꯦ ꯍꯣꯏ ꯍꯣꯏ ꯑꯩ ꯌꯣꯝꯕꯤꯔꯛꯑꯒꯦ ꯁꯦ ꯁꯦ ꯂꯧꯔꯣ ꯂꯧꯔꯣ ꯑꯥ ꯌꯥꯔꯅꯤꯀꯣ ꯑꯧꯍꯣ